ꯑꯩꯒꯤ ꯑꯦꯔꯤꯌꯥꯗ ꯑꯉꯥꯡꯁꯤꯡꯅꯁꯨ ꯌꯥꯝꯅ ꯄꯥꯝꯖꯕ ꯑꯩꯒꯤ ꯏꯃꯨꯡ ꯃꯅꯨꯡꯅꯁꯨ ꯌꯥꯝꯅ ꯆꯠꯄ ꯄꯥꯝꯖꯕ ꯃꯐꯝ ꯌꯥꯝꯅꯁꯨ ꯀꯣꯏꯕ ꯅꯨꯡꯉꯥꯏꯕ ꯀꯪꯂꯥꯄꯥꯠ ꯂꯩꯌꯦ ꯁꯤꯗ ꯂꯣꯏꯅ ꯆꯠꯄ ꯄꯥꯝꯃꯦ ꯃꯐꯝꯗꯨꯗ ꯆꯠꯂꯒ ꯀꯩꯅꯣ ꯇꯧꯕ ꯑꯩꯈꯣꯏꯒꯤ ꯀꯪꯂꯥꯒꯤ ꯂꯩꯕ ꯐꯣꯔꯠ ꯃꯌꯥꯝꯁꯤꯡꯗꯣ ꯍꯥꯏꯐꯦꯠ ꯌꯦꯡꯉꯒ ꯋꯥꯈꯜꯁꯦ ꯄꯣꯠꯊꯥꯕ ꯑꯗꯨꯒꯨꯝꯕ ꯃꯐꯝ ꯑꯃ ꯑꯣꯏꯕ ꯄꯣꯠꯊꯥꯐꯝ ꯑꯣꯏꯕ ꯌꯥꯝꯅ ꯄꯤꯁꯐꯨꯜ ꯑꯣꯏꯕ ꯃꯐꯝ ꯑꯣꯏꯕ ꯌꯥꯝꯅ ꯅꯨꯡꯉꯥꯏꯕ ꯑꯗꯨꯅ ꯃꯔꯝ ꯑꯣꯏꯔꯒ ꯆꯠꯅꯤꯡꯕ ꯑꯉꯥꯡꯁꯤꯡ ꯑꯃꯗꯤ ꯑꯩꯈꯣꯏꯒꯤ ꯑꯦꯔꯤꯌꯥ ꯅꯛꯅꯁꯨ ꯑꯣꯏꯕ ꯍꯥꯏꯕꯗꯤ ꯏꯁꯥꯗ ꯌꯥꯝꯅ ꯑꯣꯏꯕ ꯃꯐꯝ ꯑꯃ ꯑꯣꯏꯕꯅ ꯆꯠꯄ ꯄꯥꯝꯕ ꯂꯩ ꯀꯪꯂꯥꯄꯥꯠ ꯂꯩ ꯏꯝꯐꯥꯜ ꯃꯅꯨꯡ ꯀꯪꯂꯥꯄꯥꯠ